ꯑꯩꯍꯥꯛꯅ ꯈ꯭ꯋꯥꯏꯗꯒꯤ ꯄꯥꯝꯕ ꯆꯤꯟꯖꯥꯛ ꯍꯥꯏꯔꯒꯗꯤ ꯆꯤꯛꯀꯟ ꯂꯣꯂꯤꯄꯣꯞ ꯑꯗꯒꯤ ꯑꯗꯒꯤ ꯁꯥ ꯊꯣꯡꯕ ꯑꯗꯒꯤ ꯉꯥ ꯊꯣꯡꯕ ꯑꯗꯒꯤ ꯌꯦꯟ ꯊꯣꯡꯕ ꯑꯗꯒꯤ ꯏꯔꯣꯝꯕ ꯑꯗꯒꯤ ꯀꯥꯡꯁꯣꯏ ꯇꯧꯕ ꯑꯗꯒꯤ ꯌꯣꯡꯆꯥꯛ ꯁꯤꯡꯖꯨ ꯃꯦꯠꯄ ꯑꯁꯤꯒꯨꯝꯕꯁꯤꯡ ꯑꯁꯦ ꯌꯥꯝ ꯆꯥꯕ ꯄꯥꯝꯃꯤ ꯑꯩꯒꯤ ꯆꯤꯟꯖꯥꯛ ꯑꯣꯏꯔꯒꯗꯤ ꯑꯗꯨꯒ ꯃꯁꯤꯒꯤ ꯃꯐꯝꯁꯤꯡꯁꯤ ꯀꯔꯥꯏꯗ ꯆꯥꯕ ꯏꯃꯥꯟꯅꯕ ꯄꯥꯔꯇꯤ ꯄꯨꯟꯕ ꯖꯒꯥ ꯑꯗꯨꯒꯨꯝꯕꯗ ꯌꯦꯟ ꯊꯣꯡꯕ ꯑꯗꯒꯤ ꯁꯟ ꯊꯣꯡꯕ ꯑꯗꯨꯒꯨꯝꯕ ꯄꯥꯔꯇꯤ ꯄꯨꯟꯕ ꯖꯒꯥ ꯆꯥꯛꯂꯦꯟ ꯂꯟꯁ ꯌꯥꯎꯕ ꯑꯗꯨꯒꯨꯝꯕ ꯃꯐꯝ ꯑꯗꯨꯗ ꯄꯨꯟꯕ ꯄꯥꯝ ꯆꯥꯕ ꯄꯥꯝꯃꯤ ꯑꯗꯒꯤ ꯏꯔꯣꯝꯕ ꯀꯩꯗꯧꯕꯁꯤꯁꯨ ꯑꯗꯨꯒꯨꯝꯂꯕ ꯏꯃꯥꯟꯅꯕ ꯃꯌꯥꯝ ꯇꯤꯟꯕ ꯑꯗꯒꯤ ꯍꯣꯇꯦꯜ ꯃꯃꯤꯡ ꯂꯩꯔꯕ ꯍꯣꯇꯦꯜ ꯑꯗꯨꯒꯨꯝꯕ ꯀꯌꯥ ꯀꯌꯥꯗꯨꯗ ꯍꯥꯏꯔꯤꯕ ꯏꯔꯣꯝꯕ ꯀꯥꯥꯁꯣꯏ ꯇꯧꯕ ꯑꯗꯒꯤ ꯁꯤꯡꯖꯨ ꯃꯦꯠꯄ ꯑꯗꯒꯤ ꯆꯝꯐꯨꯠ ꯁꯨꯒꯨꯝꯕꯁꯦ ꯑꯩ ꯌꯥꯝꯅ ꯍꯣꯇꯦꯜ ꯖꯒꯥ ꯃꯐꯝ ꯑꯆꯧ ꯑꯆꯧꯕ ꯃꯤ ꯄꯨꯟꯐꯝ ꯑꯗꯨꯒꯨꯝꯕꯗ ꯆꯥꯛꯅ ꯑꯩꯉꯣꯟꯗ ꯈ꯭ꯋꯥꯏꯗꯒꯤ ꯀꯝꯐꯣꯔꯇꯦꯕꯜ ꯑꯣꯏ ꯅꯨꯡꯉꯥꯏꯖꯕ ꯍꯥꯏꯇꯥꯔꯦ